ꯍꯂꯣ ꯏꯇꯥꯎ ꯅꯨꯡꯉꯥꯏꯔꯤꯕꯣ ꯑꯉꯥꯡꯈꯩ ꯃꯥ ꯃꯥ ꯊꯣꯛꯄ ꯑꯉꯥꯡꯒꯩꯅ ꯌꯥꯝ ꯀꯟꯅ ꯆꯦꯟꯕꯁꯨ ꯉꯝꯗꯕꯅꯤꯅ ꯂꯣꯏ ꯀꯣꯂꯦꯖ ꯀꯣꯂꯦꯖ ꯇꯝꯃꯤ ꯑꯇꯣꯞꯄ ꯑꯅꯤꯗꯤ ꯊꯥꯗ꯭ꯔꯦ ꯑꯁ ꯁ ꯁ ꯑꯣ ꯑꯩꯗꯤ ꯇꯨꯝꯃꯒ ꯂꯩꯕꯅꯦ ꯅꯨꯡꯊꯤꯟꯁꯦ ꯑꯩ ꯇꯨꯝꯕ ꯍꯩꯅꯕꯤ ꯑꯃ ꯇꯧ ꯂꯩꯔꯦ ꯇꯨꯝ ꯂꯩꯔꯦ ꯑꯗꯨꯗꯤ ꯏꯇꯥꯎꯗꯤ ꯅꯨꯡꯉꯥꯏꯔꯤꯀꯣ ꯎꯝ ꯑꯦ ꯌꯥꯎꯁꯪꯗꯤ ꯀꯩ ꯇꯧꯅꯦꯒꯦ ꯌꯥꯎꯁꯪ ꯑꯩꯈꯣꯏꯒꯤ ꯑꯩꯈꯣꯏꯗꯤ ꯑꯍꯜ ꯑꯣꯏꯔꯃꯤꯅ ꯌꯥꯎꯁꯪ ꯑꯉꯥꯡꯈꯩꯅ ꯇꯧꯒꯗꯧꯃ ꯉꯥꯏꯔꯦ ꯑꯗꯨꯗꯤ ꯌꯥꯎꯁꯪ ꯃꯅꯨꯡꯁꯤꯗꯤ ꯑꯩꯈꯣꯏ ꯃꯩꯇꯩꯒꯤ ꯀꯨꯝꯍꯩꯅꯤꯅꯦ ꯑꯩꯁꯨ ꯌꯨꯝꯗ ꯑꯩꯁꯨ ꯌꯨꯝꯗ ꯍꯜꯂꯛꯀꯅꯤ ꯑꯗꯨꯗ ꯌꯥꯎꯁꯪꯕꯨꯗꯤ ꯑꯗꯨꯝ ꯄꯨꯜꯂꯁꯤ ꯂꯥꯛꯀꯦ ꯍꯣꯏ ꯍꯣꯏ ꯑ ꯑ ꯑꯩ ꯍꯣꯏ ꯍꯣꯏ ꯍꯣꯏ ꯑꯩꯁꯨ ꯂꯥꯛꯑꯗꯧꯅꯤ ꯂꯥꯛꯑꯒ ꯑꯉꯥꯡꯈꯩꯅ ꯄꯨꯟꯅ ꯂꯥꯛꯑꯒ ꯑꯗꯨꯝ ꯌꯥꯎꯍꯟꯁꯦ ꯑꯗꯨ ꯍꯧꯖꯤꯛ ꯆꯥꯛ ꯌꯦꯟꯁꯥꯡꯕꯨ ꯀꯩꯀꯩꯅ ꯍꯥꯎꯔꯤꯒꯦ ꯎꯝ

ꯎꯝ ꯎꯝ ꯍꯣꯏ ꯍꯣꯏ ꯍꯣꯏ

ꯑ ꯑꯩ ꯑꯉꯥꯡ ꯑꯃꯗꯤ

ꯎꯝ ꯑ ꯍꯟꯗꯛ ꯐꯧ ꯆꯦꯡ ꯂꯧ ꯁꯤꯡ ꯀꯃꯥꯏ ꯇꯧꯒꯦ ꯑ ꯑꯩꯈꯣꯏꯒꯤ ꯇꯨꯔꯦꯟ ꯇꯨꯔꯦꯟꯗꯨꯁꯨ ꯍꯟꯗꯛꯇꯤ ꯀꯥꯏ ꯍꯥꯏꯅꯦ ꯎꯝ ꯑꯗꯨꯗꯤ ꯑꯩꯈꯣꯏꯒꯤ ꯖꯒꯥ ꯗꯨꯗꯪ ꯌꯥꯔꯟꯗꯪ ꯅꯠꯇꯕꯤꯗ ꯃꯈꯥ ꯌꯥꯔꯟ ꯑꯗꯒꯤ ꯄꯥꯡꯒꯜꯂꯣꯝꯒꯤ ꯁꯥꯏꯠ ꯅꯍꯥꯔꯨꯞ ꯃꯌꯥꯝꯁꯤꯡꯁꯤ ꯄꯨꯂꯞ ꯂꯣꯏꯅꯃꯛ ꯁꯤꯔꯝꯒꯗꯧꯕ ꯃꯥꯜꯂꯦ ꯎꯝ ꯑꯗꯒꯤ ꯃꯅꯤꯡꯂꯣꯝ ꯊꯪꯕ ꯂꯧꯀꯣꯟꯗꯨꯗꯤ ꯅꯥꯏꯉꯝꯒꯗꯤ ꯁꯤꯗ꯭ꯔꯣ ꯑꯣ ꯍꯣꯏ ꯍꯣꯏ ꯍꯣꯏ ꯑꯗꯨꯗꯤ ꯑꯗꯣ ꯑꯅꯥ ꯑꯌꯦꯛꯇꯤ ꯌꯥꯎꯗꯕꯔꯣ ꯎꯝ ꯍꯣꯏ ꯍꯣꯏ ꯍꯣꯏ ꯑꯗ ꯑꯅꯥ ꯑꯌꯦꯛ ꯌꯥꯎꯗꯕꯁꯤꯗ ꯑꯩꯈꯣꯏꯅ ꯄꯥꯝꯃꯤꯁꯦ ꯑꯅꯥ ꯑꯌꯦꯛꯄꯨ ꯌꯥꯎꯔꯗꯤꯕ ꯑꯁ ꯄꯩꯁꯥꯒꯤ ꯉꯥꯛꯇ ꯅꯠꯇꯕꯤꯗ ꯋꯥꯈꯟꯁꯦ ꯅꯨꯡꯉꯥꯏꯇꯦꯕ ꯂꯩꯇꯥꯐꯝ ꯈꯪꯗꯦꯕ ꯑꯗꯨꯗꯤ ꯑꯗꯨꯗꯤ ꯑꯩꯁꯨ ꯌꯨꯝꯗ ꯌꯥꯎꯁꯪꯒꯤ ꯌꯥꯎꯁꯪ ꯍꯧꯔꯃꯤꯅ ꯍꯌꯦꯡꯗꯤ ꯌꯧꯔꯛꯑꯅꯤꯗ ꯌꯨꯝꯗ ꯌꯨꯝ ꯌꯧꯔꯛꯑꯒ ꯑꯉꯥꯡꯁꯤꯡꯒ ꯄꯨꯂꯞ ꯂꯥꯛꯑꯅꯤ ꯑꯗꯨꯒ ꯑꯗꯨꯒ ꯍꯦꯛ ꯂꯥꯛꯄꯒ ꯏꯇꯥꯎ ꯍꯣꯏ ꯔꯣꯝꯗ ꯀꯣꯏꯊꯣꯔꯛꯀꯦ ꯍꯣꯏ ꯍꯣꯏ ꯍꯣꯏ ꯑ ꯑꯗꯒꯤ ꯀꯩꯅꯣ ꯌꯦꯟꯒ ꯂꯣꯏꯗ꯭ꯔꯣ ꯑꯗꯨꯗꯤ ꯑꯗꯨꯗꯤ ꯉꯥꯅꯨꯔ ꯌꯦꯜꯂ ꯑꯃ ꯈꯔ ꯍꯥꯎꯒꯗꯕ ꯑꯃ ꯌꯦꯡꯉꯒ ꯇꯧꯁꯤꯅꯦ ꯑꯩ ꯏꯇꯥꯎ ꯑꯩ ꯄꯩꯁꯥ ꯍꯟꯖꯟꯒꯦ ꯎꯝ ꯑꯣ ꯑꯣ ꯑꯣ ꯑꯉꯥꯡꯈꯩꯁꯨ ꯄꯨꯂꯞ ꯂꯥꯛꯀꯦ ꯑꯌꯨꯛꯇꯒꯤ ꯂꯥꯛꯑꯒ ꯑꯗꯨꯝ ꯅꯨꯃꯤꯗꯥꯡ ꯅꯨꯃꯤꯗꯥꯡ ꯊꯥꯕꯜ ꯆꯣꯡꯕ ꯉꯍꯥꯛ ꯉꯍꯥꯛ ꯌꯦꯡꯍꯜꯂꯒ ꯌꯨꯝꯗ ꯍꯜꯂ ꯂꯣꯏꯔꯦ ꯎꯝ ꯍꯣꯏ ꯑꯗꯨꯗꯤ ꯑꯗꯨꯗꯤ ꯏꯇꯥꯎ ꯀꯩ ꯌꯦꯟꯁꯥꯡꯅ ꯍꯥꯎꯔꯤꯒꯦ ꯑ ꯑꯩꯒꯤ ꯑꯩꯗꯤ ꯑꯌꯨꯛꯀꯤ ꯏꯟꯖꯥꯡ ꯍꯥꯎꯇꯕ ꯂꯩꯇ꯭ꯔꯦ ꯑꯩꯗꯤ ꯂꯥꯝꯕꯨ ꯂꯥꯝꯃꯕ ꯂꯣꯏ ꯍꯥꯎꯔꯦ ꯑꯩꯗꯤ ꯋꯥꯀꯤꯡꯁꯤꯃ ꯁꯨꯡꯂꯦꯞ ꯂꯦꯞꯇꯃꯤꯅ ꯑꯩꯗꯤ ꯑ ꯑꯦ ꯂꯥꯝꯍꯟꯕ ꯂꯥꯝꯕꯨ ꯂꯥꯝꯍꯜꯗꯤ ꯀꯥꯡꯁꯣꯏ ꯑꯣꯏꯒꯦꯔ ꯏꯔꯣꯟꯕ ꯑꯣꯏꯒꯦꯔ ꯂꯣꯏ ꯍꯥꯎꯔꯦ ꯎꯝ ꯑꯗꯨꯗꯤ ꯁꯨꯃꯥꯏ ꯇꯧꯁꯦ ꯑꯩ ꯍꯦꯛ ꯑꯩ ꯊꯨꯡꯉꯕꯒ ꯌꯨꯝ ꯌꯧꯔꯛꯄꯒ ꯅꯣꯏꯔꯣꯝꯗ ꯀꯣꯏꯊꯣꯔꯛꯑꯒꯦ ꯑꯗꯨꯒ ꯑꯉꯥꯡꯁꯤꯡꯒꯩꯒ ꯏꯃꯥꯟꯅꯕ ꯑꯇꯩ ꯑꯇꯩꯁꯨ ꯑꯩꯈꯣꯏ ꯌꯥꯎꯁꯪ ꯃꯅꯨꯡꯒꯤ ꯑꯣꯏꯅ ꯑꯗꯨꯝ ꯍꯧꯅꯔꯒ ꯑꯗꯨꯝ ꯄꯨꯜꯂꯁꯦ ꯃꯌꯥꯝ ꯄꯨꯟꯅ ꯎꯝ ꯀꯔꯤ ꯀꯔꯤ ꯀꯃꯥꯏ ꯇꯧꯁꯤꯒꯦ ꯑ ꯑ ꯍꯣꯏ ꯍꯣꯏ ꯍꯣꯏ ꯎꯝ ꯎꯝ ꯑꯗꯨꯗꯤ